ꯑꯩꯈꯣꯏꯅ ꯐꯥꯝꯗ ꯂꯣꯏꯔꯤꯕ ꯌꯦꯟ ꯉꯥꯅꯨꯁꯤꯡꯁꯤꯗꯒꯤ ꯃꯁꯥ ꯃꯎ ꯐꯕꯁꯤꯡ ꯈꯟꯗꯣꯛꯂꯒ ꯑꯩꯈꯣꯏꯅ ꯃꯥꯒꯤ ꯇꯨꯡꯒꯤ ꯁꯟꯗꯣꯛꯅꯕꯒꯤꯗꯃꯛꯇ ꯑꯩꯈꯣꯏꯅ ꯈꯟꯗꯣꯛꯏ ꯑꯗꯨꯒ ꯃꯔꯨ ꯑꯣꯏꯅ ꯑꯩꯈꯣꯏꯒꯤ ꯂꯣꯏꯔꯤꯕ ꯌꯦꯟꯁꯤꯡꯁꯤ ꯑꯩꯈꯣꯏꯅ ꯁꯦꯟꯗꯣꯡꯒꯤ ꯈꯜꯂꯒ ꯂꯣꯏꯕꯁꯨ ꯑꯗꯨꯝ ꯌꯥꯎꯏ ꯂꯣꯏꯔꯁꯤ